ꯃꯍꯩ ꯇꯝꯐꯝꯁꯤꯡ ꯑꯃꯁꯨꯡ ꯈꯨꯗꯣꯡ ꯆꯥꯗꯕꯁꯤꯡ ꯑꯗꯨꯗꯤ ꯑꯩꯈꯣꯏꯒꯤ ꯀꯣꯂꯦꯖ ꯑꯗꯒꯤ ꯁ꯭ꯀꯨꯜ ꯁꯤꯒꯤꯁꯤ ꯃꯁꯛ ꯅꯥꯏꯕ ꯂꯩꯇꯦ ꯑꯗꯨꯒ ꯐꯤ ꯂꯥꯡ ꯊꯤꯕꯁꯨ ꯌꯥꯝꯅ ꯊꯣꯏꯅ ꯉꯝꯗꯦ ꯑꯌꯥꯝꯕꯅ ꯑꯩꯈꯣꯏꯒꯤ ꯀꯣꯔꯁ ꯇꯝꯕ ꯃꯇꯝꯗ ꯑꯩꯈꯣꯏ ꯁꯥꯏꯟꯁꯀꯥ ꯑꯥꯔꯠꯁꯀꯅ ꯑꯌꯥꯝꯕ ꯆꯠꯂꯤ